ꯑꯩꯈꯣꯏꯒꯤ ꯂꯝꯗ ꯌꯥꯔꯟ ꯄꯥꯠ ꯍꯥꯏꯕ ꯑꯃ ꯂꯩ ꯅꯣꯡꯃꯥꯏꯖꯤꯡ ꯆꯤꯡꯁꯨ ꯂꯩ ꯎꯆꯦꯛꯁꯤꯡ ꯌꯥꯝꯅ ꯇꯥꯏ ꯑꯗꯨꯕꯨ ꯑꯩꯅ ꯋꯥꯛꯀꯤꯡ ꯆꯠꯄ ꯃꯇꯝꯗ ꯋꯥꯛꯀꯤꯡ ꯆꯠꯄ ꯃꯇꯝꯗ ꯎꯔꯣꯛꯁꯨ ꯌꯥꯝꯅ ꯇꯥꯏ ꯉꯔꯥꯛꯄꯤꯁꯨ ꯇꯥꯏ ꯆꯣꯔꯥꯁꯨ ꯇꯥꯏ ꯁꯦꯟꯗ꯭ꯔꯥꯡꯁꯨ ꯇꯥꯏ ꯑꯗꯨꯗꯨꯒ ꯉꯁꯥꯏꯒꯤ ꯇꯥꯔꯤꯕ ꯎꯆꯦꯛꯁꯤ ꯁꯤ ꯌꯦꯡꯕꯗ ꯌꯥꯝꯅ ꯋꯥꯈꯜꯁꯨ ꯅꯨꯡꯉꯥꯏ ꯑꯌꯨꯛꯇ ꯑꯣꯏꯕꯅꯤꯅ ꯏꯁꯥꯁꯨ ꯐ꯭ꯔꯦꯁ ꯑꯣꯏ ꯌꯥꯝꯅ ꯅꯨꯡꯉꯥꯏ ꯑꯗꯨꯕꯨ ꯑꯗꯨꯒ ꯏꯁꯥꯗ ꯅꯨꯡꯉꯥꯏꯕ ꯋꯥꯈꯜ ꯅꯨꯡꯉꯥꯏꯕ ꯏꯁꯥꯗ ꯌꯥꯝꯅ ꯐ꯭ꯔꯦꯁ ꯑꯣꯏꯕ ꯑꯗꯣ ꯇꯧꯏ ꯑꯗꯨꯒ ꯏꯁꯥꯅ ꯀꯔꯤꯗꯃꯛꯇ ꯁꯤ ꯎꯆꯦꯛ ꯑꯁꯤ ꯇꯥꯔꯤꯕꯅꯣ ꯍꯥꯏꯕꯗꯨꯗꯤ ꯍꯥꯏꯕꯗꯨꯒꯤ ꯃꯥꯒꯤ ꯉꯁꯥꯏꯒꯤ ꯆꯥꯛꯇꯥꯐꯝ ꯑꯣꯏꯅ ꯌꯥꯔꯟ ꯄꯥꯠ ꯑꯁꯤꯗ ꯇꯥꯕꯅꯤ ꯑꯗꯨꯒ ꯅꯣꯡꯃꯥꯏꯖꯤꯡ ꯆꯤꯡ ꯑꯁꯤꯁꯨ ꯌꯥꯝꯅ ꯐꯖꯩ ꯆꯤꯡ ꯃꯊꯛꯇ ꯀꯥꯈꯠꯂꯒ ꯌꯥꯝꯅ ꯐꯖꯅ ꯎꯏ ꯑꯗꯨꯒ ꯑꯗꯨꯒ ꯂꯩꯁꯤꯡꯁꯤꯕꯨ ꯌꯥꯝꯅ ꯎꯄꯥꯝꯕꯤꯁꯤꯡꯁꯤꯁꯨ ꯌꯥꯝꯅ ꯌꯦꯡꯕꯗ ꯑꯗꯨꯛꯀꯤ ꯃꯇꯤꯛ ꯐꯖꯩ ꯍꯥꯏꯔꯒ ꯑꯩ ꯑꯁꯤ ꯂꯣꯏꯁꯤꯟꯖꯔꯒꯦ